ꯌꯣꯒꯥ ꯑꯁꯤ ꯑꯦꯛꯁꯔꯁꯥꯏꯖ ꯇꯧꯕꯒꯤ ꯃꯑꯣꯡ ꯑꯃꯈꯛꯇꯪ ꯑꯣꯏꯗꯦ ꯌꯣꯒꯥ ꯇꯧꯕ ꯃꯇꯝꯗ ꯑꯩꯈꯣꯏꯅ ꯑꯦꯛꯁꯔꯁꯥꯏꯖ ꯃꯑꯣꯡ ꯃꯈꯜ ꯃꯈꯜ ꯃꯌꯥꯝ ꯇꯧꯋꯤ ꯑꯗꯨꯒ ꯌꯣꯒꯥꯒ ꯑꯦꯛꯁꯔꯁꯥꯏꯖꯀꯁꯤ ꯌꯥꯝꯅ ꯈꯦꯠꯅꯩ ꯑꯩꯈꯣꯏꯅ ꯌꯣꯒꯥ ꯇꯧꯕ ꯃꯇꯝꯗꯁꯨ ꯑꯦꯛꯁꯔꯁꯥꯏꯖ ꯑꯦꯛꯁꯔꯁꯥꯏꯖ ꯇꯧꯕ ꯃꯇꯝꯗꯗꯤ ꯑꯦꯛꯁꯔꯁꯥꯏꯖ ꯈꯛꯇꯅꯤ ꯑꯗꯨꯒ ꯌꯣꯒꯥ ꯇꯧꯕ ꯃꯇꯝꯗꯗꯤ ꯑꯩꯈꯣꯏꯅ ꯃꯦꯗꯤꯇꯦꯁꯟꯒꯨꯝꯕ ꯇꯧꯔꯒ ꯑꯩꯈꯣꯏꯒꯤ ꯄꯨꯛꯅꯤꯡ ꯋꯥꯈꯜ ꯅꯨꯡꯡꯥꯏꯇꯕ ꯆꯔꯥꯡꯅꯕ ꯃꯌꯥꯝ ꯑꯁꯦ ꯑꯩꯈꯣꯏꯅ ꯃꯦꯗꯤꯇꯦꯁꯟ ꯇꯧꯕ ꯃꯇꯝꯗ ꯀꯣꯛꯍꯜꯂꯤ ꯑꯗꯨꯅ ꯑꯩꯈꯣꯏꯅ ꯌꯣꯒꯥ ꯑꯁꯤ ꯌꯥꯝꯅ ꯌꯣꯒꯥ ꯌꯣꯒꯥ ꯇꯧꯕ ꯃꯇꯝꯗ ꯑꯩꯈꯣꯏꯅ ꯃꯦꯗꯤꯇꯦꯁꯟ ꯃꯦꯗꯤꯇꯦꯁꯟ ꯇꯧꯔꯒꯗꯤ ꯍꯛꯆꯥꯡꯁꯨ ꯌꯥꯝꯅ ꯅꯨꯡꯉꯥꯏꯅ ꯂꯩꯍꯜꯂꯤ ꯄꯨꯛꯅꯤꯡ ꯋꯥꯈꯜꯁꯨ ꯏꯪꯊꯍꯜꯂꯤ ꯍꯥꯏꯅ ꯌꯣꯒꯥ ꯑꯁꯤ ꯇꯧꯅꯕꯅꯤ